ꯍꯂꯣ ꯑꯥ ꯁꯤꯕꯨ ꯐꯣꯇꯣ ꯏꯁꯇꯗꯤꯑꯣ ꯑꯣꯏꯕꯤꯔꯕꯣ ꯑꯥ ꯂꯨꯍꯣꯡꯕꯒꯤ ꯕꯤꯗꯤꯑꯣ ꯅꯝꯒꯗꯕ ꯍꯥꯏ ꯇꯥꯔꯦ ꯐꯣꯇꯣ ꯗꯦꯠ ꯊꯥꯔꯇꯤꯟꯒꯤꯅꯦ ꯑꯥ ꯑꯗꯨꯝ ꯅꯨꯃꯤꯠꯇꯨꯃ ꯄꯥꯔꯣꯅꯦ ꯑꯥ ꯑꯗꯨ ꯄꯩꯁꯥꯗꯤ ꯀꯌꯥꯝ ꯀꯃꯥꯏꯅ ꯇꯧꯋꯤ ꯀꯔꯤ ꯄꯩꯁꯥ ꯃꯃꯜꯗꯤ ꯀꯃꯥꯏꯅ ꯆꯠꯅꯒꯦ ꯑꯣ ꯄꯨꯡꯁꯤ ꯄꯨꯡ ꯄꯨꯡ ꯈꯔꯒ ꯑꯗꯨꯝ ꯅꯨꯃꯤꯠ ꯆꯨꯞꯄꯅꯦ ꯍꯥꯏ ꯇꯥꯔꯦ ꯅꯣꯡꯃꯅ ꯑꯗꯨꯝ ꯄꯥꯔꯁꯦ ꯍꯥꯏꯕ ꯄꯨꯟꯅꯅꯦ ꯑꯩꯈꯣꯏꯒꯤ ꯕꯣꯔ ꯃꯌꯨꯝꯅꯦ ꯑꯗꯨ ꯀꯩꯅꯥꯒꯤꯁꯨ ꯄꯨꯟꯅ ꯑꯗꯨꯝ ꯄꯨꯂꯞ ꯅꯝꯃꯗꯣꯏꯅꯤꯕ ꯑꯗꯨ ꯄꯨꯟꯅ ꯑꯗꯨꯝ ꯅꯝꯅꯕ ꯈꯨꯗꯣꯡꯆꯥꯕꯗꯨ ꯐꯪꯒꯗꯝ ꯅꯠꯇ꯭ꯔꯣ ꯑꯥ ꯑꯩꯈꯣꯏꯅ ꯑꯗꯨꯝ ꯂꯧꯕ ꯂꯥꯛꯑꯁꯨ ꯌꯥꯔꯦ ꯅꯣꯏꯅ ꯑꯗꯨꯝ ꯂꯥꯛꯆꯔꯒ ꯑꯗꯨꯝ ꯑꯦꯛꯁꯄꯦꯟꯗꯤꯆꯔ ꯀꯩꯀꯥꯗꯨ ꯑꯩꯈꯣꯏꯅ ꯑꯗꯨꯝ ꯍꯥꯞꯂ ꯄꯤꯔꯁꯨ ꯌꯥꯏꯗ ꯑꯥ ꯍꯣꯏ ꯍꯣꯏ ꯌꯥꯏ ꯑꯗꯨꯕꯨꯗꯤ ꯑꯩꯅ ꯏꯁꯥꯅ ꯈꯪꯅ ꯑꯗꯨꯝ ꯇꯧꯒꯅꯤꯗ ꯑꯗꯨꯒ ꯂꯥꯛꯄ ꯃꯇꯝꯗ ꯈꯔ ꯉꯟꯇꯛꯅ ꯂꯥꯛꯄꯤꯔꯒꯗꯤ ꯍꯦꯟꯅ ꯈꯨꯗꯣꯡꯆꯥꯒꯅꯤ ꯈꯟꯖꯕ ꯄꯨꯡꯁꯦ ꯑꯗꯨꯝ ꯃꯥꯄꯟ ꯑꯗꯨꯋꯥꯏꯗꯒꯤ ꯑꯗꯨꯝ ꯍꯧꯔꯅꯤꯗ ꯆꯥꯕ ꯊꯛꯄ ꯑꯃꯃ ꯂꯣꯏꯅ ꯔꯦꯀꯣꯔꯠ ꯇꯧꯗꯣꯏꯅꯦꯕ ꯕꯤꯗꯤꯑꯣ ꯔꯦꯀꯣꯔꯠ ꯑꯥ ꯑꯥ ꯑꯥ ꯑꯥ ꯑꯥ ꯄꯨꯟꯅ ꯑꯗꯨꯝ ꯁꯤꯜꯂꯅꯤ ꯑꯣ ꯐꯔꯦ ꯑꯗꯨꯗꯤ ꯁꯣꯏꯅꯗꯕꯤꯗ ꯀꯩꯅꯣ ꯇꯧꯔꯁꯤ ꯊꯝꯃꯒꯦ